ꯑꯩꯅ ꯈ꯭ꯋꯥꯏꯗꯒꯤ ꯅꯨꯡꯉꯥꯏꯕ ꯍꯥꯏꯔꯒꯗꯤ ꯑꯩꯅ ꯍꯣꯠꯅꯖꯔꯨꯕ ꯊꯕꯛ ꯑꯃ ꯃꯥꯏ ꯄꯥꯛꯄ ꯑꯗꯨꯅꯤ ꯑꯦꯛꯖꯥꯝ ꯊꯥꯕ ꯃꯇꯝꯗꯁꯨ ꯑꯩꯅ ꯑꯦꯛꯖꯥꯝ ꯊꯥꯔꯨꯔꯒ ꯃꯗꯨꯒꯤ ꯔꯤꯖꯜ ꯌꯦꯡꯕꯗ ꯑꯩꯅ ꯍꯣꯠꯅꯖꯈꯤꯕꯒꯤ ꯃꯍꯩ ꯑꯗꯨ ꯐꯪꯕ ꯃꯇꯝꯗ ꯑꯩ ꯌꯥꯝ ꯍꯔꯥꯎꯈꯤ ꯑꯁꯤꯒꯤ ꯍꯔꯥꯎꯕ ꯑꯁꯤ ꯑꯩ ꯃꯇꯝ ꯆꯨꯞꯄꯗ ꯑꯗꯨꯝꯃꯛ ꯏꯁꯥꯗ ꯂꯣꯏꯅꯗꯨꯅ ꯂꯩꯕꯒꯨꯝ ꯇꯧꯋꯤ ꯑꯁꯨꯝꯅ ꯑꯩꯒꯤ ꯏꯃꯥ ꯄꯥꯕꯨꯡꯅ ꯅꯥꯗ ꯌꯦꯛꯇꯅ ꯂꯩꯕ ꯑꯁꯤꯁꯨ ꯑꯩꯉꯣꯟꯗ ꯍꯔꯥꯎꯕ ꯅꯨꯡꯉꯥꯏꯕ ꯄꯣꯛꯍꯟꯕ ꯃꯇꯥꯡ ꯑꯃꯅꯤ ꯑꯁꯨꯝꯅ ꯑꯩꯅ ꯋꯥꯅ ꯍꯣꯠꯅꯗꯨꯅ ꯃꯥꯏ ꯄꯥꯛꯂꯛꯄꯒꯤ ꯍꯔꯥꯎꯕ ꯅꯨꯡꯉꯥꯏꯕ ꯀꯌꯥ ꯑꯩꯒꯤ ꯄꯨꯟꯁꯤꯗ ꯊꯦꯡꯅꯈ꯭ꯔꯦ ꯑꯃꯗꯤ ꯑꯩꯒꯤ ꯄꯨꯟꯁꯤꯗ ꯅꯨꯡꯉꯥꯏꯕ ꯍꯥꯏꯕꯁꯤ ꯃꯁꯤ ꯈꯛꯇꯅꯁꯨ ꯑꯣꯏꯗ꯭ꯔꯤ ꯑꯩꯍꯥꯛꯅ ꯄꯥꯝꯖꯕ ꯃꯁꯥꯟꯅ ꯑꯃ ꯁꯥꯟꯅꯔꯨꯕꯗꯁꯨ ꯑꯩꯉꯣꯟꯗ ꯅꯨꯡꯉꯥꯏꯕꯗꯤ ꯑꯗꯨꯝꯃꯛ ꯐꯥꯎꯋꯤ ꯑꯗꯨꯕꯨ ꯑꯩꯅ ꯍꯣꯠꯅꯖꯕꯒꯤ ꯃꯍꯩ ꯐꯪꯕ ꯑꯁꯤꯅ ꯑꯃꯨꯛꯀ ꯍꯦꯟꯅ ꯑꯩꯉꯣꯟꯗ ꯅꯨꯡꯉꯥꯏꯕꯗꯤ ꯑꯣꯏ ꯑꯩꯅ ꯑꯉꯥꯡ ꯑꯣꯏꯔꯤꯉꯩꯗꯒꯤ ꯅꯨꯡꯇꯤꯒꯤ ꯂꯝꯄꯥꯛꯇ ꯊꯣꯛꯇꯨꯅ ꯕꯣꯜꯅꯆꯤꯡꯕ ꯈꯔ ꯈꯔ ꯑꯗꯨꯝꯃꯛ ꯁꯥꯟꯅꯖꯔꯛꯏ ꯃꯁꯤꯗꯁꯨ ꯑꯩꯒꯤ ꯏꯁꯥꯗ ꯅꯨꯡꯉꯥꯏꯕ ꯑꯗꯨꯝꯃꯛ ꯐꯥꯎꯋꯤ ꯑꯁꯨꯝꯅ ꯅꯨꯡꯇꯤꯒꯤ ꯇꯧꯔꯛꯄꯅ ꯑꯩꯉꯣꯟꯗꯁꯨ ꯃꯁꯤ ꯍꯣꯕꯤ ꯑꯃ ꯑꯣꯏꯗꯨꯅ ꯑꯗꯨꯃꯛ ꯅꯨꯡꯉꯥꯏꯕ ꯀꯌꯥ ꯐꯥꯎꯍꯟꯗꯨꯅ ꯂꯥꯛꯂꯤ ꯑꯃꯗꯤ ꯑꯩꯒꯤ ꯍꯣꯠꯅꯖꯃꯟꯒꯤ ꯃꯍꯩꯅ ꯐꯪꯂꯤꯕ ꯍꯔꯥꯎꯕ ꯑꯁꯤꯁꯨ ꯅꯣꯡꯃꯇ ꯑꯩꯉꯣꯟꯗꯒꯤ ꯃꯥꯡꯕ ꯂꯩꯇꯦ ꯃꯇꯝ ꯄꯨꯝꯕꯗ ꯑꯩꯅ ꯍꯣꯠꯅꯖꯗꯨꯅ ꯑꯩ ꯏꯁꯥꯅ ꯏꯁꯥꯕꯨ ꯍꯔꯥꯎꯖꯅꯕꯒꯤꯗꯃꯛꯇ ꯍꯣꯠꯅꯖꯩ